ꯑꯩꯅ ꯈ꯭ꯋꯥꯏꯗꯒꯤ ꯈꯣꯏꯗꯥꯖꯕ ꯃꯅꯤꯄꯨꯔꯤ ꯄꯥꯎꯔꯧ ꯈꯔꯗꯤ ꯋꯥꯇꯣꯟꯅ ꯋꯥꯡꯂꯒ ꯀ꯭ꯋꯥꯛꯅ ꯐꯝꯗꯦꯛꯏ ꯆꯐꯨ ꯀꯥꯏꯔꯒ ꯀ꯭ꯋꯥꯛꯅ ꯍꯔꯥꯎꯏ ꯁꯥꯔꯤꯉꯩꯗ ꯌꯩꯍꯧ ꯍꯨꯅꯤꯅ ꯍꯨꯔꯗꯤ ꯂꯩꯃ ꯍꯨ ꯏꯔꯨꯖꯅꯤꯡꯕꯗ ꯊꯣꯡꯒ꯭ꯔꯥꯅ ꯇꯦꯛꯄꯒ ꯃꯥꯟꯅꯩ ꯃꯤ ꯑꯄꯪꯕ ꯂꯥꯂꯣꯏꯅꯩ